ꯍꯜꯂꯣ ꯁꯤ ꯅꯣꯡꯃꯥꯏꯊꯦꯝ ꯑꯦꯗꯤꯁꯟ ꯅꯇ꯭ꯔꯣ ꯑꯩꯁꯦ ꯉꯁꯥꯏ ꯀꯛꯆꯤꯡ ꯒꯥꯔꯗꯦꯟꯗ ꯇꯤꯛꯀꯦꯠ ꯀꯛꯀꯦ ꯍꯥꯏꯕꯒꯤ ꯐꯣꯟ ꯇꯧꯔꯛꯑꯝꯕꯗꯣ

ꯑꯥ

ꯑꯣ ꯑꯩꯈꯣꯏꯒꯤꯁꯦ ꯍꯣꯏ ꯒꯥꯔꯤꯒꯤ ꯊꯧꯒꯠꯄꯒꯤ ꯐꯦꯁꯤꯂꯤꯇꯤꯗꯤ ꯀꯩꯁꯨ ꯑꯩꯈꯣꯏ ꯌꯥꯝ ꯀꯟꯅꯗꯤ ꯄꯤꯗꯦꯕꯀꯣ ꯑꯦꯛꯁꯤꯗꯦꯟ ꯊꯣꯛꯄ ꯌꯥꯝ ꯌꯧꯕꯅꯤꯅ ꯑꯗꯣ ꯍꯣꯏ ꯂꯥꯛꯅꯕꯒꯤ ꯃꯤ ꯀꯌꯥꯃꯨꯛ ꯌꯥꯝꯒꯗꯣꯏꯅꯣ ꯒꯥꯔꯤ ꯃꯉꯥ

ꯑꯣ ꯑꯗꯣ ꯂꯥꯛꯑꯒ ꯑꯗꯨꯝ ꯌꯦꯡꯁꯦ ꯑꯗꯣ ꯑꯍꯥꯟꯒꯤꯗꯤ ꯑꯈꯣꯏ ꯇꯤꯛꯀꯦꯠ ꯀꯤ ꯃꯃꯜꯁꯤ ꯃꯉꯥ ꯂꯥꯛꯀꯅꯦꯕ ꯃꯉꯥ ꯍꯥꯏꯁꯦ ꯑꯉꯥꯡ ꯌꯧꯔꯛꯇꯣꯏꯔ ꯌꯧꯔꯛꯑꯣꯏꯗꯣꯏꯔ ꯑꯉꯥꯡ ꯑꯃ ꯈꯛꯇꯅꯦ

ꯑꯉꯥꯡ ꯑꯃ ꯍꯥꯏꯁꯦ ꯑꯩꯈꯣꯏ ꯑꯗꯣ ꯂꯛꯄꯤꯕ ꯃꯇꯝꯗ ꯀꯩꯅꯣꯒꯤ ꯏꯁꯥꯒꯤ ꯑꯥꯙꯔ ꯀꯥꯔꯗ ꯀꯨꯝꯕ ꯄꯨꯕꯤꯔꯛꯎꯀꯣ

ꯑꯗꯣ ꯑꯥ ꯑꯗꯣ ꯑꯩꯈꯣꯏ ꯀꯛꯆꯤꯡ ꯒꯥꯔꯗꯦꯟꯒꯤ ꯒꯥꯔꯤ ꯑꯩꯈꯣꯏ

ꯑꯣ ꯑꯩꯈꯣꯏ ꯀꯛꯆꯤꯡ ꯒꯥꯔꯗꯦꯟꯗ ꯂꯩꯔꯤꯁꯤ ꯃꯊꯛ ꯈ꯭ꯋꯥꯏ ꯃꯊꯛꯇꯗꯤ ꯃꯍꯥꯗꯦꯕꯒꯤ ꯈꯨꯕꯝ ꯑꯃ ꯂꯩꯔꯦꯀꯣ

ꯑꯗꯒꯤ ꯑꯗꯨꯗꯒꯤ ꯈꯤꯇꯪ ꯍꯟꯊꯔꯒ ꯀ꯭ꯋꯥꯛꯂꯦꯟꯒꯤ ꯑꯃ ꯂꯩꯔꯦ ꯑꯗꯨꯗꯒꯤ ꯈꯔ ꯍꯥꯏꯊꯔꯒ ꯑꯉꯥꯡꯒꯤ ꯑꯈꯣꯏ ꯆꯤꯜꯗ꯭ꯔꯦꯟ ꯄꯥꯔꯛ ꯀꯨꯝꯕ ꯍꯥꯏꯇꯔꯦ ꯑꯗꯨꯏ ꯃꯅꯥꯛꯇ ꯄꯥꯈꯪꯕꯒꯤ ꯂꯥꯏꯁꯪ ꯑꯃ ꯂꯩꯔꯦ ꯑꯗꯒꯤ ꯑꯥ ꯃꯊꯛꯇꯥꯁꯨ ꯏꯃꯣꯏꯅꯨ ꯀꯩꯅꯣꯒꯤ

ꯍꯣꯏ ꯀꯩꯅꯣꯒꯤ ꯂꯥꯏꯁꯪ ꯃꯌꯥꯝ ꯑꯃ ꯂꯩꯔꯦꯀꯣ

ꯑꯗꯣ ꯅꯣꯏ ꯂꯥꯛꯄꯤꯗꯣꯏꯁꯦ ꯆꯥꯕꯤ ꯊꯛꯄꯤ ꯌꯥꯎ ꯀꯩꯅꯣ ꯐꯦꯃꯤꯂꯤ ꯑꯣꯏꯅ ꯂꯥꯛꯇꯣꯏꯁꯤ ꯆꯥꯕ ꯌꯥꯎꯗꯣꯏꯔꯥ ꯅꯠꯇꯔꯒꯅ ꯆꯥꯕꯒꯤ ꯐꯦꯁꯤꯂꯤꯇꯤ ꯀꯩꯅꯣ ꯁꯦ ꯇꯧꯗꯣꯏꯔꯥ ꯇꯧꯔꯣꯏꯗ꯭ꯔꯥ ꯑꯣ ꯑꯗꯨꯝ ꯐꯦꯁꯤꯂꯤꯇꯤꯁꯦ ꯂꯩꯌꯦꯕ ꯑꯩꯈꯣꯏꯒꯤꯗꯤ ꯑꯗꯨꯝ ꯆꯥꯕ ꯌꯥꯅꯤꯕ ꯑꯥ ꯊꯣꯡꯕ ꯊꯥꯛꯄ ꯇꯧꯕꯗꯤ ꯌꯥꯅꯤ ꯑꯗꯨꯒ ꯑꯈꯣꯏꯒꯤ ꯀꯩꯅꯣꯒꯨꯝꯕ ꯌꯨꯒꯨꯝꯕ ꯁꯤꯖꯤꯟꯅꯕꯗꯤ ꯌꯥꯗꯦꯀꯣ ꯆꯥꯛ ꯆꯥꯕꯩꯗꯤ ꯑꯗꯨꯝ ꯌꯥꯏ

ꯑꯣ ꯑꯗꯣ ꯊꯣꯡꯉ ꯊꯥꯛꯑꯒ ꯑꯗꯨꯝ ꯆꯥꯕꯩꯗꯤ ꯀꯩꯁꯨ ꯀꯥꯏꯗꯦ ꯑꯗꯨꯝ ꯌꯥꯅꯤ ꯑꯗꯣ ꯑꯈꯣꯏ ꯆꯥꯔꯒꯅ ꯊꯣꯡꯕ ꯊꯥꯛꯄꯩꯁꯦ ꯀꯩꯒꯨꯝꯕ ꯅꯣꯏꯅ ꯀꯣꯂꯤꯛ ꯀꯨꯝꯕ ꯂꯧꯒꯦ ꯍꯥꯏꯇꯥꯔꯗꯤ ꯂꯨꯄꯥ ꯂꯤꯁꯤꯡ ꯑꯃꯗꯤ ꯂꯧꯅꯤꯀꯣ ꯃꯥꯐꯝꯒꯤ

ꯑꯗꯨꯒ ꯅꯣꯏ ꯃꯤ ꯃꯉꯥ ꯂꯥꯛꯄꯒꯤ ꯑꯉꯥꯡ ꯌꯧꯔꯒꯅ ꯑꯉꯥꯡꯒꯤ ꯇꯤꯛꯀꯦꯠ ꯂꯨꯄꯥ ꯀꯨꯟ ꯂꯧꯒꯅꯤ ꯑꯍꯜ ꯑꯣꯏꯔꯒꯅ ꯂꯨꯄꯥ ꯌꯥꯡꯈꯩ ꯌꯥꯡꯈꯩꯒꯤ ꯆꯥꯡ ꯂꯧꯒꯅꯤ ꯃꯤ ꯑꯃꯃꯝꯗ ꯍꯣꯏ ꯑꯗꯨ ꯍꯣꯔꯦꯟ ꯅꯣꯏ ꯒꯥꯔꯤ ꯊꯧꯒꯠꯍꯟꯕꯩꯗꯤ ꯗꯥꯏꯔꯦꯛ ꯑꯩꯈꯣꯏꯅ ꯌꯥꯗꯤ ꯌꯥꯍꯟꯗꯕꯅꯦ ꯑꯗꯣ ꯍꯣꯏ ꯑꯍꯥꯟ ꯆꯠ ꯉꯝꯗꯕ ꯌꯥꯎꯋꯦ ꯍꯥꯏꯕꯅꯤꯅ ꯑꯃꯗꯤ ꯑꯗꯨꯝ ꯊꯧꯒꯠꯍꯟꯂꯒ ꯌꯦꯡꯉꯁꯤ ꯑꯣ ꯑꯗꯨꯗꯤ